ꯃꯅꯤꯄꯨꯔꯤ ꯂꯣꯟ ꯑꯁꯤ ꯌꯥꯝ ꯇꯣꯉꯥꯟꯕ ꯂꯣꯟ ꯑꯃꯅꯤ ꯃꯁꯤ ꯍꯤꯟꯗꯤ ꯑꯃꯁꯨꯡ ꯏꯪꯂꯤꯁꯇꯒꯤ ꯌꯥꯝ ꯈꯦꯅꯩ ꯈꯨꯗꯝ ꯑꯣꯏꯅ ꯃꯅꯤꯄꯨꯔꯤ ꯂꯣꯟꯗ ꯑꯥꯂꯨ ꯀꯦ ꯖꯤ ꯃꯉꯥ ꯃꯁꯤ ꯏꯪꯂꯤꯁꯇ ꯍꯥꯏꯔꯒꯗꯤ ꯐꯥꯏꯚ ꯀꯦ ꯖꯤꯁ ꯑꯣꯞ ꯑꯥꯂꯨ ꯑꯇꯣꯞꯄ ꯈꯨꯗꯝ ꯑꯃꯅ ꯑꯩ ꯂꯥꯏꯔꯤꯛ ꯑꯃ ꯄꯥꯏ ꯃꯁꯤ ꯏꯪꯂꯤꯁꯇ ꯍꯥꯏꯔꯒꯗꯤ ꯑꯥꯏ ꯔꯤꯗ ꯑꯦ ꯕꯨꯛ ꯃꯅꯤꯄꯨꯔꯤꯗ ꯍꯤꯟꯗꯤ ꯑꯃꯁꯨꯡ ꯏꯪꯂꯤꯁꯀꯤ ꯁ꯭ꯇꯔꯛꯆ꯭ꯔ ꯑꯗꯨ ꯃꯅꯤꯡ ꯃꯃꯥꯡ ꯑꯣꯟꯅꯩ ꯍꯥꯏꯕꯗꯤ ꯏꯪꯂꯤꯁꯇ ꯁꯕꯖꯦꯛ ꯚꯥꯔꯕ ꯑꯣꯞꯖꯦꯛꯀꯤ ꯃꯊꯪ ꯃꯅꯥꯎ ꯑꯗꯨ ꯃꯅꯤꯄꯨꯔꯤ ꯂꯣꯟꯗ ꯁꯕꯖꯦꯛ ꯑꯣꯞꯖꯦꯛ ꯚꯥꯔꯕ ꯑꯣꯏ ꯑꯗꯨꯒ ꯃꯅꯤꯄꯨꯔꯤ ꯂꯣꯟꯗꯗꯤ ꯋꯥꯍꯩ ꯑꯃꯒꯤ ꯂꯣꯏꯁꯤꯟꯕ ꯈꯣꯟꯊꯣꯛ ꯑꯗꯨꯗ ꯊꯩꯗꯣꯛ ꯊꯩꯖꯤꯟ ꯇꯧꯔꯒ ꯋꯥꯍꯩ ꯑꯗꯨꯗꯤ ꯇꯦꯟꯁ ꯍꯣꯡꯕ ꯅꯥꯏ ꯈꯨꯗꯝ ꯑꯣꯏꯅ ꯆꯠꯂꯦ ꯆꯠꯂꯤ ꯆꯠꯈ꯭ꯔꯦ ꯆꯠꯀꯅꯤ ꯍꯥꯏꯕꯅꯆꯤꯡꯕ ꯃꯅꯤꯄꯨꯔꯤ ꯋꯥꯍꯩ ꯑꯁꯤ ꯇꯣꯅꯦꯜ ꯂꯦꯡꯒꯣꯏꯖ ꯍꯥꯏꯔꯒ ꯈꯪꯅꯩ ꯍꯥꯏꯕꯗꯤ ꯋꯥꯍꯩ ꯑꯃꯒꯤ ꯈꯣꯟꯒꯤ ꯑꯅꯦꯝ ꯑꯋꯥꯡꯒꯤ ꯍꯣꯡꯕꯒꯤ ꯃꯇꯨꯡ ꯏꯟꯅ ꯋꯥꯍꯩ ꯑꯗꯨꯒꯤ ꯋꯥꯍꯟꯊꯣꯛ ꯌꯥꯝ ꯈꯦꯅꯕ ꯑꯣꯏꯍꯜꯂꯤ ꯈꯨꯗꯝ ꯑꯣꯏꯅ ꯆꯥꯕ ꯆꯥꯕ ꯃꯅꯤꯄꯨꯔꯤ ꯂꯣꯟꯗ ꯃꯁꯤ ꯌꯥꯝꯅ ꯃꯔꯨ ꯑꯣꯏꯕ ꯃꯒꯨꯟ ꯑꯃꯅꯤ ꯑꯗꯨꯒ ꯃꯅꯤꯄꯨꯔꯤ ꯂꯣꯟꯗ ꯅꯨꯄꯥ ꯑꯃꯁꯨꯡ ꯅꯨꯄꯤ ꯇꯥꯛꯄ ꯋꯥꯍꯩ ꯂꯩꯇꯦ ꯋꯥꯍꯩ ꯑꯃꯅ ꯑꯅꯤꯃꯛ ꯈꯪꯅꯩ ꯍꯤꯟꯗꯤ ꯑꯃꯁꯨꯡ ꯏꯪꯂꯤꯁꯇꯗꯤ ꯅꯨꯄꯥ ꯑꯃꯁꯨꯡ ꯅꯨꯄꯤ ꯇꯥꯛꯄ ꯋꯥꯍꯩ ꯃꯌꯦꯛ ꯁꯦꯡꯅ ꯂꯩ ꯃꯅꯤꯄꯨꯔꯤꯗ ꯃꯍꯥꯛ ꯋꯥꯍꯩ ꯑꯁꯤ ꯅꯨꯄꯥ ꯑꯃꯁꯨꯡ ꯅꯨꯄꯤꯕꯨ ꯈꯪꯅꯩ ꯑꯗꯨꯕꯨ ꯏꯪꯂꯤꯁꯇꯗꯤ ꯍꯤ ꯑꯃꯁꯨꯡ ꯁꯤ ꯍꯥꯏꯕ ꯋꯥꯍꯩꯁꯤꯡ ꯂꯩ ꯑꯁꯤꯒꯨꯝꯕ ꯃꯒꯨꯟꯁꯤꯡ ꯑꯁꯤꯅ ꯃꯅꯤꯄꯨꯔꯤ ꯂꯣꯟ ꯑꯁꯤ ꯑꯇꯣꯞꯄ ꯏꯟꯗꯤꯌꯥꯒꯤ ꯑꯃꯗꯤ ꯃꯥꯂꯦꯝꯒꯤ ꯂꯣꯟꯁꯤꯡꯗꯒꯤ ꯌꯥꯝ ꯇꯣꯞ ꯇꯣꯞꯄ ꯂꯣꯟ ꯑꯃ ꯑꯣꯏꯍꯜꯂꯤ